ꯍꯧꯖꯤꯛꯀꯤ ꯃꯇꯝꯗ ꯇꯦꯛꯅꯣꯂꯣꯖꯤ ꯆꯥꯎꯈꯠꯂꯛꯄꯒꯤ ꯃꯇꯨꯡ ꯏꯟꯅ ꯏꯟꯇ꯭ꯔꯅꯦꯠ ꯁꯝꯂꯒ ꯑꯩꯈꯣꯏꯒꯤ ꯕꯦꯡꯀꯤꯡꯗ ꯄꯩꯁꯥ ꯊꯥꯗꯣꯛ ꯊꯥꯖꯤꯟ ꯇꯧꯕ ꯑꯣꯏꯔꯣ ꯖꯤ ꯄꯦ ꯄꯦ ꯇꯤ ꯑꯦꯝ ꯇꯧꯕꯗ ꯄꯩꯁꯥ ꯊꯥꯗꯣꯛ ꯊꯥꯖꯤꯟ ꯒꯨꯒꯜ ꯄꯦꯗ ꯑꯣꯏꯔꯣ ꯅꯨꯡꯉꯥꯏꯕꯗ ꯂꯣꯏꯔꯦ ꯊꯥꯏꯅꯗꯤ ꯑꯩꯈꯣꯏꯅ ꯕꯦꯡꯇ ꯆꯠꯂꯒ ꯄꯩꯁꯥ ꯊꯥꯗꯣꯛ ꯊꯥꯖꯤꯟ ꯇꯧꯕꯗ ꯃꯇꯝ ꯀꯨꯏꯅ ꯆꯪꯉꯝꯃꯤ ꯀ꯭ꯌꯨ ꯂꯦꯞꯄꯗ ꯑꯗꯩ ꯅꯪꯗꯕꯁꯨ ꯌꯥꯎꯔꯦ ꯄꯩꯁꯥ ꯊꯥꯕꯗ ꯄꯩꯁꯥꯗꯣ ꯊꯥꯔꯦ ꯍꯥꯏꯅ ꯈꯜꯂꯣ ꯀꯩꯅꯣ ꯅꯣꯡꯃ ꯅꯤꯅꯤ ꯆꯪꯉꯝꯃꯤ ꯃꯗꯨꯅꯤ ꯃꯔꯛ ꯃꯔꯛꯇ ꯍꯣꯏ ꯍꯥꯟꯅꯩ ꯑꯩꯈꯣꯏ ꯃꯇꯝꯗꯗꯤ ꯈꯔ ꯆꯃꯝꯅꯕ ꯈꯔ ꯌꯥꯎꯔꯝꯃꯤ